ꯎꯝ ꯍꯜꯂꯣ

ꯎꯝ ꯍꯜꯂꯣ ꯍꯣꯏ ꯍꯣꯏ ꯊꯝꯃꯦ ꯊꯝꯃꯦ ꯑꯣ ꯍꯣꯏ ꯇꯣꯉꯥꯟ ꯇꯣꯉꯥꯟ ꯂꯩ ꯀꯦ ꯖꯤ ꯑꯅꯤ ꯆꯟꯕꯁꯨ ꯂꯩꯌꯦ ꯑꯍꯨꯝ ꯆꯟꯕꯁꯨ ꯂꯩꯌꯦ ꯑꯗꯨ ꯍꯥꯐꯀꯤꯁꯨ ꯂꯩꯀꯣ ꯑꯗꯨꯒ ꯑꯐꯕ ꯀ꯭ꯋꯥꯂꯤꯇꯤ ꯑꯐꯕ ꯐꯠꯇꯕ ꯑꯗꯨꯝ ꯑꯥ ꯂꯩꯌꯦ ꯈꯔ ꯀ꯭ꯋꯥꯂꯤꯇꯤ ꯈꯔ ꯐꯕꯁꯨ ꯌꯥꯝ ꯆꯥꯎꯕ ꯀꯔꯝ ꯍꯥꯏꯅ ꯑꯥ ꯑꯣ ꯀ꯭ꯋꯥꯂꯤꯇꯤ ꯀꯦ ꯖꯤ ꯑꯅꯤ ꯆꯟꯕꯁꯦ ꯑꯥ ꯁꯕꯦꯟ ꯍꯟꯗ꯭ꯔꯦꯗ ꯐꯤꯐꯇꯤ ꯁꯕꯦꯟ ꯍꯟꯗ꯭ꯔꯦꯗ ꯑꯗꯨꯝ ꯁꯕꯦꯟ ꯍꯟꯗ꯭ꯔꯦꯗ ꯐꯤꯐꯇꯤ ꯒꯨꯝꯕꯗ ꯑꯌꯥꯝꯕ ꯊꯥꯗꯤ ꯊꯥꯕꯅꯦ ꯑꯗꯨ ꯗꯤꯁꯀꯥꯎꯟ ꯍꯥꯏꯕꯕꯨ ꯂꯨꯄꯥ ꯇꯔꯥ ꯇꯔꯥ ꯇꯥꯕ ꯑꯗꯨꯒꯨꯝꯕ ꯍꯥꯏꯕꯗꯤ ꯑꯩꯁꯨ ꯑꯥ ꯃꯤꯉꯣꯟꯗ ꯁꯦꯝꯍꯜꯂꯒ ꯑꯩꯁꯨ ꯂꯩꯕꯒꯤ ꯌꯣꯜꯂꯤꯅꯦꯕ ꯑꯗꯨꯒꯤ ꯁꯕꯦꯟ ꯍꯟꯗ꯭ꯔꯦꯗ ꯁꯕꯦꯟ ꯍꯟꯗ꯭ꯔꯦꯗ ꯍꯣꯏ ꯍꯣꯏ ꯍꯣꯏ ꯍꯣꯏ ꯍꯣꯏ ꯌꯥꯏ ꯌꯥꯏ ꯅꯪ ꯂꯧꯕ ꯂꯥꯛꯑꯣ ꯑꯗꯨꯗꯤ ꯍꯣꯏ ꯍꯣꯏ ꯍꯣꯏ